ꯑꯩꯅ ꯑꯍꯥꯟꯕ ꯄꯥꯏꯕ ꯐꯣꯟ ꯅꯣꯀꯤꯌꯥ ꯀꯂꯔꯗ ꯁꯤꯛꯁꯇꯤꯟ ꯍꯟꯗ꯭ꯔꯦꯠ ꯇꯨ ꯊꯥꯎꯖꯟ ꯑꯥꯏꯠꯇ ꯑꯍꯥꯟꯕ ꯑꯣꯏꯅ ꯄꯥꯏ ꯍꯧꯖꯤꯛꯀꯤ ꯐꯣꯟꯁꯤꯡꯁꯤꯒꯗꯤ ꯌꯥꯝ ꯈꯦꯠꯅꯔꯦ ꯍꯧꯖꯤꯛꯇꯤ ꯍꯥꯏꯗꯤ ꯐꯪꯁꯟ ꯄ꯭ꯔꯣꯒꯥꯝꯁꯤ ꯃꯌꯥꯝ ꯑꯃ ꯂꯣꯏꯅ ꯁꯨꯅ ꯃꯈꯜ ꯃꯈꯜꯒꯤ ꯑꯗꯨꯝ ꯑꯅꯧ ꯑꯅꯧꯕ ꯃꯌꯥꯝ ꯂꯥꯛꯑꯕꯅꯤꯅ ꯑꯗꯨꯒ ꯍꯥꯟꯅꯒꯤꯗꯨꯒ ꯍꯧꯖꯤꯛꯀꯤꯁꯤꯒ ꯍꯧꯖꯤꯛꯀꯤꯁꯨ ꯍꯧꯖꯤꯛꯀꯤꯁꯤꯅꯗꯤ ꯅꯨꯡꯉꯥꯏꯕ ꯍꯦꯜꯂꯤ ꯑꯗꯨꯕꯨ ꯍꯥꯟꯅꯒꯤꯗꯨꯅꯁꯨ ꯅꯨꯡꯉꯥꯏꯕ ꯑꯃꯅꯤ ꯍꯥꯏꯗꯤ ꯍꯥꯟꯅꯒꯤꯁꯤꯅ ꯑꯩꯈꯣꯏꯒꯤ ꯑꯇꯣꯞꯄ ꯑꯔꯥꯞꯄ ꯃꯐꯝꯗ ꯑꯩꯅ ꯂꯪꯕ ꯁꯥꯟꯅ ꯂꯪꯊꯣꯛꯈ꯭ꯔꯒꯁꯨ ꯀꯩꯅꯣ ꯂꯪꯊꯣꯛꯄ ꯃꯇꯝꯗ ꯑꯗꯨꯝ ꯀꯥꯏꯕ ꯇꯣꯏꯕ ꯑꯝꯐꯧ ꯌꯥꯎꯗꯦ ꯑꯗꯨꯒ ꯍꯧꯖꯤꯛꯀꯤ ꯐꯣꯟꯁꯤꯅꯗꯤ ꯍꯥꯏꯗꯤ ꯃꯃꯜꯗꯤ ꯌꯥꯝꯕ ꯑꯗꯒꯤ ꯑꯝꯇꯪ ꯇꯥꯕꯀꯥꯟꯗ ꯑꯗꯨꯝ ꯂꯣꯏꯔꯦ ꯑꯗꯨꯒ ꯍꯥꯟꯅꯒꯤꯗꯨꯅꯁꯨ ꯒꯤꯁꯨ ꯅꯨꯡꯉꯥꯏꯕꯁꯨ ꯃꯈꯜ ꯑꯃꯅꯤ ꯑꯗꯨꯒ ꯍꯧꯖꯤꯛ ꯍꯧꯖꯤꯛꯀꯤꯁꯤꯅ ꯅꯨꯡꯉꯥꯏꯕꯁꯤꯁꯨ ꯃꯈꯜ ꯌꯥꯝꯃꯤ ꯑꯗꯨꯒ ꯍꯥꯟꯅꯒꯤꯗꯨꯁꯨ